ꯍꯜꯂꯣ ꯑꯪ ꯃꯥꯅꯦ ꯍꯣꯏ ꯍꯉꯨ ꯍꯉꯨ ꯀꯩ ꯈꯪꯅꯤꯡꯕꯩ

ꯍꯣꯏ ꯑꯗꯨꯒꯤ ꯀꯨꯝꯍꯩꯗꯣ ꯑꯩꯈꯣꯏ ꯃꯩꯇꯩꯒꯤ ꯀꯜꯆꯔꯗꯅꯦ ꯊꯥꯕꯜ ꯆꯣꯡꯕ ꯍꯥꯏꯔ ꯈꯪꯅꯩꯑꯕꯀꯣ ꯊꯥꯕꯜ ꯆꯣꯡꯕꯁꯤ ꯀꯩ ꯀꯩ ꯃꯇꯝ ꯄꯥꯡꯊꯣꯛꯏ ꯍꯥꯏꯀꯥꯟꯁꯤꯗ ꯑꯩꯈꯣꯏ ꯌꯥꯎꯁꯪ ꯊꯥꯁꯦ ꯑꯁꯤꯗ ꯈꯛꯇ ꯄꯥꯡꯊꯣꯛꯄꯅꯦꯕ ꯍꯣꯏ ꯁꯖꯤꯕꯨ ꯆꯩꯔꯥꯎꯕꯅ ꯈꯔ ꯆꯣꯡꯕꯁꯨ ꯌꯥꯎꯋꯦꯕ ꯑꯗꯨꯕꯨ ꯅꯝꯅꯗꯤ ꯌꯥꯎꯁꯪ ꯊꯥꯗ ꯑꯣꯏꯅ ꯄꯥꯡꯊꯣꯛꯑꯦꯕꯀꯣ ꯁꯤ ꯊꯥꯕꯜ ꯆꯣꯡꯕꯁꯤꯅ ꯀꯃꯥꯏꯅ ꯄꯥꯡꯊꯣꯛꯀꯦ ꯍꯥꯏ ꯃꯇꯝꯁꯤꯗ ꯃꯥꯏ ꯃꯥꯏ ꯂꯩꯀꯥꯏ ꯂꯩꯀꯥꯏꯒꯤ ꯂꯩꯁꯥꯕꯤꯁꯤꯡꯁꯦ ꯄꯨꯂꯞ ꯇꯥꯁꯤꯟꯅꯗꯣꯏꯅꯦꯕ ꯇꯥꯁꯤꯟꯅꯔꯒ ꯑꯩꯈꯣꯏꯁꯤ ꯑꯩꯈꯣꯏ ꯂꯩꯀꯥꯏ ꯑꯃꯗ ꯒ꯭ꯔꯨꯞ ꯈꯔ ꯍꯥꯏꯇꯥꯔꯦ ꯒ꯭ꯔꯨꯞ ꯃꯉꯥꯕꯨ ꯑꯣꯏꯔꯣ ꯇꯔꯥꯕꯨ ꯑꯣꯏꯔꯣ ꯂꯩꯁꯥꯕꯤ ꯂꯩꯗꯣꯏꯅꯦꯕ ꯑꯁꯤꯒꯤ ꯂꯩꯁꯥꯕꯤꯁꯤꯡꯁꯤꯅ ꯄꯨꯂꯞ ꯆꯞ ꯃꯥꯟꯅꯔꯒ ꯊꯣꯛꯑꯒ ꯑꯩꯈꯣꯏ ꯉꯩꯁꯦ ꯌꯨꯝꯊꯣꯡ ꯈꯨꯗꯤꯡꯃꯛꯇ ꯄꯩꯁꯥꯁꯤ ꯈꯥꯏꯔꯅꯤ ꯑꯗꯨꯒ ꯑꯩꯈꯣꯏ ꯂꯣꯀꯦꯜ ꯑꯝ ꯑꯦꯜ ꯑꯦ ꯑꯗꯨ ꯄꯨꯂꯞ ꯑꯆꯧ ꯑꯁꯥꯡ ꯈꯔꯗꯁꯨ ꯄꯩꯁꯥꯁꯤ ꯈꯥꯏꯔꯨꯔꯅꯤꯗꯅ ꯑꯩꯈꯣꯏ ꯄꯩꯁꯥꯁꯤ ꯄꯨꯂꯞ ꯀꯂꯦꯛꯁꯟ ꯇꯧꯔꯕ ꯃꯇꯨꯡꯗ ꯀꯌꯥ ꯇꯥꯔꯦ ꯍꯥꯏꯀꯥꯟꯗ ꯑꯩꯈꯣꯏ ꯁꯨꯡꯉꯩ ꯇꯥꯔꯦ ꯍꯥꯏꯕꯁꯤꯉꯩ ꯂꯩꯕ ꯃꯇꯝꯗ ꯑꯩꯈꯣꯏ ꯊꯥꯕꯜꯁꯤ ꯁꯤꯟꯕ ꯌꯥꯔꯅꯤ ꯍꯥꯏꯀꯥꯟꯁꯤꯗ ꯑꯩꯈꯣꯏꯅ ꯊꯥꯕꯜꯁꯤ ꯁꯤꯜꯂꯤꯕꯅꯦꯕ ꯑꯗꯨꯒ ꯑꯩꯈꯣꯏ ꯊꯥꯕꯜ ꯁꯤꯟꯕꯩ ꯃꯑꯣꯡꯁꯤꯅ ꯀꯃꯥꯏ ꯇꯧꯋꯤ ꯍꯥꯏꯕ ꯃꯇꯝꯁꯤꯗ ꯅꯨꯃꯤꯗꯥꯡꯒꯤ ꯃꯇꯝꯗ ꯆꯣꯡꯉꯦꯕ ꯑꯌꯥꯝꯕꯅ ꯑꯩꯈꯣꯏ ꯅꯨꯄꯤ ꯅꯨꯄꯥꯒꯤ ꯊꯥꯕꯜꯁꯦ ꯃꯈꯨꯠ ꯄꯥꯏꯅꯔ ꯆꯣꯡꯕꯁꯦ ꯑꯁꯤꯅ ꯑꯩꯈꯣꯏ ꯅꯨꯃꯤꯗꯥꯡꯁꯤꯗ ꯑꯩꯈꯣꯏ ꯂꯥꯏꯠ ꯊꯥꯜꯂꯤ ꯑꯗꯨꯒ ꯃꯣꯏ ꯕꯦꯟ ꯑꯗꯩ ꯄꯨꯂꯞ ꯗꯣꯟ ꯀꯩꯀꯥ ꯇꯧꯔ ꯁꯤꯜꯂꯤꯅꯦꯕ ꯑꯁꯤꯒꯤ ꯁꯤꯟꯕ ꯃꯇꯝꯁꯤꯗ ꯅꯨꯄꯤꯁꯤꯅ ꯑꯃꯨꯛ ꯑꯩꯈꯣꯏ ꯃꯅꯤꯄꯨꯔꯤ ꯀꯜꯆꯔꯗ ꯐꯅꯦꯛ ꯁꯦꯠꯂꯒ ꯅꯨꯄꯥꯁꯤꯅ ꯃꯥꯏ ꯐꯖꯕ ꯐꯣꯔꯃꯦꯜ ꯁꯦꯠꯂꯒ ꯂꯥꯛꯑꯒ ꯊꯥꯕꯜꯁꯤ ꯆꯣꯡꯗꯧꯔꯤꯕꯅꯦꯕꯀꯣ ꯁꯤꯅ ꯀꯩꯅꯣꯑꯅ ꯁꯣꯝꯅ ꯎꯔꯛꯑꯦ ꯍꯥꯏꯕ ꯍꯧꯖꯤꯛꯀꯤ ꯅꯨꯃꯤꯗꯥꯡꯒꯤ ꯊꯥꯕꯜ ꯆꯣꯡꯕꯗꯨꯅꯦꯕ ꯑꯗꯨꯒ ꯑꯩꯈꯣꯏ ꯊꯥꯕꯜ ꯆꯣꯡꯕꯤꯗꯁꯨ ꯃꯈꯥꯜꯁꯤ ꯂꯩꯔꯤꯑꯕ ꯁꯤꯅ ꯅꯨꯃꯤꯗꯥꯡꯒꯤ ꯆꯣꯡꯕꯅꯤ ꯑꯗꯨꯒ ꯅꯨꯡꯊꯤꯟꯗ ꯆꯣꯡꯕ ꯍꯥꯏꯕ ꯑꯃ ꯂꯩꯑꯦꯕ ꯅꯨꯡꯊꯤꯟꯒꯤꯁꯤꯅ ꯑꯃꯨꯛꯀ ꯀꯃꯥꯏꯅ ꯇꯧꯋꯤ ꯍꯥꯏꯀꯥꯟꯗ ꯁꯤꯗꯤ ꯗ꯭ꯔꯦꯁꯇꯤ ꯍꯥꯏꯗꯤ ꯑꯗꯨꯈꯛꯅ ꯁꯤ ꯁꯦꯠꯀꯅꯤ ꯁꯤ ꯁꯦꯠꯀꯅꯤ ꯍꯥꯏꯕꯗꯨ ꯂꯩꯇ꯭ꯔꯦ ꯀꯩꯒꯤꯅꯣ ꯍꯥꯏ ꯃꯇꯝꯗ ꯁꯤꯅ ꯑꯣꯄꯟ ꯍꯥꯏꯕ ꯑꯃ ꯂꯩꯑꯦꯕ ꯑꯗꯨꯒ ꯃꯧꯒꯤ ꯆꯣꯡꯕ ꯅꯨꯡꯊꯤꯟꯗꯁꯨ ꯑꯩꯈꯣꯏꯒꯤ ꯂꯩꯁꯥꯕꯤ ꯄꯥꯈꯪꯒꯤꯅ ꯑꯣꯄꯟ ꯂꯩꯈꯔꯦ ꯑꯉꯥꯡ ꯑꯍꯟ ꯄꯨꯂꯞ ꯌꯥꯎꯕ ꯌꯥꯏ ꯑꯗꯨꯒ ꯑꯗꯨꯒꯤ ꯃꯇꯝꯒꯤꯁꯤꯗꯅ ꯑꯃꯨꯛ ꯎꯝ ꯃꯧꯒꯤ ꯍꯥꯏꯕ ꯑꯝꯁꯨ ꯊꯥꯕꯜ ꯆꯣꯡꯕ ꯂꯩꯑꯦꯕꯀꯣ ꯇꯣꯉꯥꯟꯅ ꯍꯥꯏꯇꯥꯔꯦ ꯑꯣꯄꯟꯁꯤꯗꯅ ꯑꯃꯨꯛ ꯀꯃꯥꯏꯅ ꯇꯧꯋꯤ ꯍꯥꯏꯀꯥꯟꯁꯤꯗ ꯐꯅꯦꯛ ꯈꯛꯇ ꯁꯦꯠꯀꯅꯤ ꯍꯥꯏꯕꯩ ꯔꯨꯜ ꯂꯩꯇꯔꯦꯕ ꯅꯨꯄꯥꯁꯨ ꯃꯥꯅ ꯁꯦꯠꯅꯤꯡꯕ ꯈꯣꯡꯒ꯭ꯔꯥꯎ ꯑꯗꯩ ꯅꯨꯄꯤꯁꯨ ꯁꯦꯠꯅꯤꯡꯕ ꯈꯣꯡꯒ꯭ꯔꯥꯎ ꯑꯣꯏꯒꯦꯔꯥ ꯐꯅꯦꯛ ꯑꯣꯏꯒꯦꯔꯥꯀꯣ ꯑꯗꯨꯃꯥꯏꯅ ꯁꯦꯠꯂꯒ ꯈꯣꯠꯂꯒ ꯑꯩꯈꯣꯏ ꯅꯨꯡꯊꯤꯜꯒꯤ ꯃꯇꯝꯁꯤꯗ ꯑꯗꯨꯗꯤ ꯂꯥꯏꯠ ꯗꯣꯟ ꯑꯦ ꯂꯥꯏꯠ ꯂꯥꯏꯠꯀꯨꯝꯕ ꯑꯝꯕꯣꯛ ꯌꯥꯎꯗꯔꯦ ꯗꯣꯟ ꯀꯔꯤꯀꯔꯥꯡ ꯈꯛꯇ ꯇꯧꯔꯒ ꯑꯩꯈꯣꯏꯒꯤ ꯇꯧꯒꯗꯕꯅꯦꯕ ꯑꯗꯨꯒ ꯃꯧꯒꯤꯅ ꯑꯃꯨꯛ ꯀꯃꯥꯏꯅ ꯇꯧꯋꯤ ꯍꯥꯏ ꯃꯇꯝꯁꯤꯗ ꯅꯨꯡꯊꯤꯜꯁꯤꯗ ꯗꯣꯟꯀ ꯌꯥꯎꯅ ꯎꯔꯅꯤ ꯑꯗꯨꯒ ꯃꯣꯏꯗꯤ ꯐꯖꯅ ꯀꯜꯆꯔ ꯑꯃꯒ ꯂꯣꯏꯅꯅ ꯁꯥꯔꯤ ꯃꯇꯦꯛ ꯐꯖꯅ ꯁꯦꯠꯂꯒ ꯐꯅꯦꯛ ꯅꯥꯏꯕꯤ ꯅꯠꯇ꯭ꯔꯒꯅ ꯃꯆꯨ ꯃꯆꯨꯒꯤ ꯃꯥꯏ ꯒ꯭ꯔꯨꯞ ꯒ꯭ꯔꯨꯞꯇꯨꯒꯤ ꯃꯥꯟꯅꯕꯀꯣ ꯑꯗꯨꯃꯥꯏꯅ ꯇꯧꯔꯒ ꯑꯩꯈꯣꯏ ꯃꯅꯤꯄꯨꯔꯁꯤꯒꯤ ꯍꯥꯏꯇꯥꯔꯦ ꯃꯁꯛ ꯇꯥꯛꯑꯦꯕ ꯑꯩꯈꯣꯏ ꯊꯥꯕꯜ ꯆꯣꯡꯕꯁꯤꯅ ꯑꯩꯈꯣꯏ ꯌꯥꯎꯁꯪ ꯃꯇꯝꯁꯤꯗ ꯍꯦꯟꯅ ꯑꯩꯈꯣꯏ ꯑꯗꯨꯃꯥꯏꯅ ꯃꯁꯛ ꯇꯥꯛꯑꯦꯕ ꯑꯇꯣꯞꯄ

ꯍꯣꯏ ꯊꯝꯖ ꯑꯥ